ꯃꯅꯤꯄꯨꯔꯒꯤ ꯂꯣꯟꯊꯩ ꯈꯔ ꯑꯩꯅ ꯈꯪꯕꯗ ꯑꯉꯥꯡ ꯃꯊꯤꯅ ꯔꯣꯀꯦꯠ ꯁꯥꯏ ꯑꯍꯟ ꯃꯊꯤꯅ ꯆꯐꯨ ꯃꯦꯜꯂꯤ ꯅꯨꯡꯁꯤꯠ ꯁꯤꯠꯇꯅ ꯎꯅꯥ ꯂꯦꯡꯗꯦ ꯎꯠꯇ ꯘꯤ ꯍꯩꯕ ꯇꯨꯝꯗꯨꯅ ꯂꯩꯕ ꯅꯣꯡꯁꯥꯒꯤ ꯈꯌꯥꯠꯇ ꯀꯩꯗꯧꯅꯨꯡꯗ ꯁꯖꯤꯅ ꯆꯪꯂꯣꯏ